ꯊꯧꯕꯥꯜ ꯖꯤꯜꯂꯥ ꯑꯁꯤꯗ ꯇꯣꯉꯥꯟ ꯇꯣꯉꯥꯟꯕ ꯐꯨꯔꯨꯞ ꯂꯩꯖꯩ ꯃꯃꯤꯡ ꯑꯣꯏꯅ ꯍꯥꯏꯔꯕꯗ ꯃꯔꯤꯡ ꯃꯩꯇꯩ ꯄꯥꯉꯜ ꯃꯩꯇꯩ ꯀꯕꯨꯏ ꯂꯩ ꯍꯥꯏꯔꯤꯕ ꯐꯨꯔꯨꯞꯁꯤꯡ ꯑꯁꯤ ꯄꯥꯎ ꯐꯥꯎꯅꯅꯕꯒꯤꯗꯃꯛꯇ ꯃꯅꯤꯄꯨꯔꯤ ꯂꯣꯟ ꯁꯤꯖꯤꯟꯅꯩ ꯀꯥꯡꯂꯨꯞꯁꯤꯡ ꯑꯁꯤ ꯃꯅꯤꯄꯨꯔꯤꯒꯤ ꯁꯤꯟꯃꯤꯠꯂꯣꯟꯗ ꯀꯔꯕꯥꯔ ꯑꯃꯁꯨꯡ ꯏꯟꯇꯔꯄ꯭ꯔꯦꯅꯤꯌꯣꯔ ꯀꯌꯥ ꯂꯩꯔꯦ ꯀꯔꯕꯥꯔ ꯇꯧꯕ ꯃꯇꯝꯗ ꯐꯨꯔꯨꯞꯁꯤꯡ ꯑꯁꯤ ꯄꯨꯟꯅ ꯇꯧꯃꯤꯟꯅꯩ ꯃꯩꯇꯩ ꯅꯤꯡꯉꯣꯜ ꯁꯤꯡꯁꯦ ꯑꯃꯇ ꯑꯣꯏꯅ ꯃꯩꯇꯩ ꯅꯤꯡꯉꯣꯜꯁꯤꯡ ꯆꯤꯡꯒꯤ ꯅꯤꯡꯉꯣꯜꯁꯤꯡ ꯄꯨꯟꯅ ꯑꯃꯇ ꯑꯣꯏꯅ ꯕꯖꯥꯔ ꯑꯃꯇꯗꯁꯨ ꯄꯣꯠꯐꯝ ꯐꯝꯃꯤꯟꯅꯗꯨꯅ ꯏꯔꯝꯗꯝꯁꯤ ꯑꯁꯤꯕꯨ ꯆꯥꯎꯈꯠꯄ ꯄꯨꯔꯛꯅꯕ ꯑꯃꯗ ꯍꯣꯠꯅꯃꯤꯟꯅꯔꯤ